ꯍꯣꯏ ꯀꯣꯛꯀꯤ ꯑꯣꯏꯕ ꯂꯥꯏꯅꯥꯁꯤꯡꯒꯤ ꯃꯄꯥꯡꯗ ꯑꯩ ꯈꯪꯉꯦ ꯂꯥꯏꯛ ꯀꯣꯛ ꯀꯣꯛꯀꯤ ꯂꯥꯏꯅꯥ ꯍꯥꯏꯕꯗꯤ ꯃꯦꯟꯇꯜ ꯗꯤꯄ꯭ꯔꯦꯁꯟ ꯍꯥꯏꯕ ꯇꯥꯔꯦ ꯀꯣ ꯈ꯭ꯋꯥꯏꯗꯒꯤ ꯏꯝꯄꯣꯔꯇꯦꯟ ꯑꯣꯏꯕꯁꯦ ꯃꯦꯟꯇꯜ ꯗꯤꯄ꯭ꯔꯦꯁꯟ ꯑꯣꯏꯕꯁꯦ ꯑꯣꯏꯌꯦ ꯑꯗꯨꯒ ꯀꯃꯥꯏꯅ ꯍꯣꯏ ꯃꯦꯟꯇꯜ ꯗꯤꯄ꯭ꯔꯦꯁꯟꯕꯨ ꯁꯣꯜꯐ ꯇꯧꯅꯤꯡꯉꯥꯏꯒꯤꯗꯃꯛꯇ ꯗꯣꯛꯇꯔꯈꯣꯏ ꯍꯣꯁꯄꯤꯇꯥꯜꯈꯣꯏ ꯂꯩꯌꯦ ꯑꯩꯅ ꯗꯤꯄ꯭ꯔꯦꯁꯟ ꯐꯪꯉꯦ ꯍꯥꯏꯕ ꯃꯇꯝꯗ ꯑꯩ ꯑꯣꯏꯕ ꯃꯇꯝꯗ ꯑꯩꯈꯣꯏꯕꯨ ꯗꯣꯛꯇꯔꯁꯤꯡꯅ ꯑꯩꯈꯣꯏꯕꯨ ꯍꯦꯜꯞ ꯇꯧꯕꯤꯌꯦ ꯀꯣ ꯑꯗꯨꯗꯒꯤꯗꯤ ꯑꯗꯨꯒ ꯃꯦꯟꯇꯜ ꯍꯦꯜꯠꯒꯤ ꯂꯥꯏꯅꯥ ꯂꯥꯛꯄ ꯃꯇꯝꯗ ꯗꯤꯄ꯭ꯔꯦꯁꯟ ꯂꯩꯕ ꯃꯇꯝꯗ ꯁꯣꯁꯥꯏꯇꯤꯗꯒꯤ ꯑꯩꯈꯣꯏ ꯏꯛꯅꯣꯔ ꯇꯧꯕ ꯌꯥꯗꯦ ꯍꯥꯏꯕꯗꯤ ꯑꯩꯈꯣꯏꯅ ꯑꯩꯈꯣꯏꯒꯤ ꯄꯨꯛ ꯃꯅꯨꯡꯗ ꯃꯤꯕꯨ ꯈꯪꯍꯟꯗꯕꯤꯗ ꯑꯗꯨꯝ ꯊꯨꯞꯆꯤꯜꯂꯒ ꯊꯝꯕ ꯃꯇꯝꯗ ꯑꯩꯒꯤ ꯄ꯭ꯔꯣꯕ꯭ꯂꯦꯝꯁꯦ ꯌꯥꯝ ꯁꯥꯡꯗꯣꯔꯛꯑꯦ ꯀꯣ ꯑꯗꯨꯒ ꯃꯤꯉꯣꯟꯗ ꯑꯩꯅ ꯑꯩꯒꯤ ꯃꯦꯟꯇꯜ ꯂꯥꯏꯛ ꯑꯩꯒꯤ ꯗꯤꯄ꯭ꯔꯦꯁꯟ ꯑꯩꯒꯤ ꯃꯦꯟꯇꯜ ꯂꯥꯏꯅꯥ ꯂꯩꯕ ꯃꯇꯝꯗ ꯑꯩꯅ ꯃꯤꯕꯨ ꯑꯩꯒꯤ ꯑꯁꯨꯃꯥꯏꯅ ꯇꯧꯔꯒ ꯊꯣꯛꯈꯤꯕꯅꯤ ꯀꯣ ꯍꯥꯏꯅ ꯑꯩꯅ ꯃꯤꯕꯨ ꯑꯦꯛꯁꯄ꯭ꯂꯦꯟ ꯇꯧꯕ ꯃꯇꯝꯗ ꯑꯩꯉꯣꯟꯗꯁꯨ ꯈꯔ ꯄꯥꯡꯊꯣꯛꯄ ꯑꯩꯉꯣꯟꯗ ꯈꯔ ꯂꯥꯏꯛ ꯑꯩꯕꯨ ꯍꯦꯜꯞ ꯇꯧꯕꯤꯕ ꯊꯣꯛꯑꯦ ꯑꯩꯅ ꯃꯤꯕꯨ ꯉꯥꯡꯕ ꯃꯇꯝꯗ ꯑꯩꯒꯤ ꯗꯤꯄ꯭ꯔꯦꯁꯟꯁꯦ ꯀꯃꯥꯏꯅ ꯑꯣꯚꯔꯀꯝ ꯇꯧꯒꯦꯔꯥ ꯀꯣ ꯍꯥꯏꯅ ꯑꯩꯒꯤ ꯐ꯭ꯔꯦꯟꯗꯨꯅ ꯍꯥꯏꯕꯤꯕ ꯃꯇꯝꯗ ꯑꯩ ꯌꯥꯝ ꯑꯩꯉꯣꯟꯗ ꯄꯥꯡꯒꯜ ꯐꯪꯉꯦ ꯍꯥꯏꯕꯁꯦ ꯑꯩ ꯍꯥꯏꯅꯤꯡꯉꯦ